ꯁꯥꯟꯅ ꯈꯣꯠꯅꯕꯁꯤ ꯁꯤꯟꯐꯝ ꯑꯣꯏꯅ ꯂꯧꯏ ꯆꯨꯝꯏ ꯁꯥꯟꯅ ꯈꯣꯠꯅꯕꯁꯦ ꯍꯥꯏꯗꯤ ꯂꯩꯗꯅ ꯑꯩꯈꯣꯏꯒꯤ ꯄ꯭ꯔꯣꯐꯦꯁꯟ ꯁꯥꯟꯅꯔꯒ ꯑꯇꯣꯞꯄ ꯀ꯭ꯂꯕꯇ ꯌꯥꯎ ꯆꯠꯂꯒ ꯈꯣꯠꯂꯒ ꯄꯩꯁꯥ ꯌꯥꯝꯅ ꯐꯪꯉꯒ ꯃꯆꯥ ꯃꯁꯨ ꯇꯧꯔꯒ ꯈꯣꯠꯂꯒ ꯑꯗꯨꯝ ꯌꯥꯝ ꯅꯨꯡꯉꯥꯏꯅ ꯁꯥꯟꯅꯕꯁꯤ ꯁꯤꯟꯐꯝ ꯑꯃꯒꯨꯝꯕꯅꯤ ꯁꯥꯟꯅꯕꯁꯤ ꯁꯤꯟꯐꯝ ꯑꯃꯗ ꯅꯠꯇꯅ ꯏꯁꯥꯒꯤꯁꯨ ꯀꯥꯟꯅꯕ ꯏꯁꯥꯒꯤ ꯂꯟꯁꯨ ꯄꯩꯁꯟꯂꯒ ꯊꯝꯕ ꯍꯥꯏꯗꯤ ꯍꯛꯆꯥꯡ ꯁꯦꯡꯅꯁꯨ ꯊꯝꯕ ꯈꯣꯠꯄ ꯁꯥꯟꯅ ꯈꯣꯠꯅꯕꯁꯦ ꯄ꯭ꯔꯣꯐꯦꯁꯟ ꯁꯤꯟꯐꯝ ꯑꯃꯅꯤ ꯁꯥꯟꯅꯕ ꯍꯥꯏꯁꯦ ꯔꯣꯅꯥꯟꯗꯣ ꯈꯣꯏ ꯀꯩꯈꯣꯏ ꯑꯇꯣꯞꯄ ꯊꯕꯛ ꯁꯨꯕ ꯅꯠꯇꯦ ꯃꯣꯏ ꯍꯥꯏꯗꯤ ꯃꯦꯁꯤ ꯍꯣꯏ ꯍꯥꯏꯗꯤ ꯂꯩꯗꯅ ꯈꯨꯗꯝ ꯑꯣꯏꯅ ꯑꯗ ꯑꯩꯈꯣꯏ ꯃꯅꯤꯄꯨꯔꯤꯗꯁꯨ ꯌꯥꯝꯅ ꯁꯥꯟꯅꯔꯒ ꯍꯥꯏꯗꯤ ꯑꯇꯣꯞꯄ ꯁ꯭ꯇꯦꯠꯇ ꯆꯠꯂꯒ ꯌꯥꯎꯔꯒ ꯈꯣꯠꯂꯒ ꯑꯗꯨꯝ ꯌꯥꯝ ꯐꯖꯅ ꯃꯆꯥ ꯃꯁꯨ ꯁꯦꯝꯗꯅ ꯄꯩꯁꯥ ꯀꯩ ꯀꯩ ꯐꯪꯗꯅ ꯂꯣꯏꯅꯃꯛ ꯌꯥꯝ ꯅꯨꯡꯉꯥꯏꯅ ꯂꯩꯌꯦꯕ ꯁꯥꯟꯅꯕ ꯍꯥꯏꯔꯤꯁꯤ ꯁꯤꯟꯐꯝ ꯑꯃꯅꯤ ꯁꯥꯟꯅꯕꯁꯤ ꯌꯥꯝ ꯀꯥꯟꯅꯕ ꯑꯩꯈꯣꯏꯗ ꯌꯥꯝ ꯄꯤ ꯑꯗꯨꯒ ꯁꯥꯟꯅ ꯈꯣꯠꯅꯕꯁꯤꯅ ꯑꯩꯈꯣꯏꯗ ꯀꯌꯥꯒꯤ ꯃꯇꯤꯛ ꯀꯥꯕ ꯍꯥꯏꯗꯤ ꯃꯥꯒꯤ ꯁꯥꯟꯅꯕꯗꯨꯒꯤ ꯃꯥꯒꯤ ꯃꯍꯩꯗꯨꯅꯀꯣ ꯍꯥꯏꯗꯤ ꯊꯕꯛ ꯑꯃ ꯄꯣꯠ ꯑꯃ ꯆꯪꯈ꯭ꯔꯕ ꯃꯇꯨꯡꯗ ꯍꯥꯏꯗꯤ ꯃꯥꯏ ꯏꯁꯄꯣꯔꯠꯀꯤꯗ ꯀꯩꯗ ꯂꯥꯛꯑ ꯀꯥꯟꯗ ꯑꯇꯣꯞꯄ ꯇꯣꯔꯅꯥꯃꯦꯟ ꯀꯩꯒꯨꯝꯕ ꯂꯥꯛꯑꯒ ꯑꯗꯨꯝ ꯇꯧꯕ ꯌꯥꯎꯋꯦꯕ ꯁꯥꯟꯅꯕꯁꯤ ꯌꯥꯝ ꯀꯥꯟꯅꯩ ꯑꯗꯨꯒ ꯁ꯭ꯀꯨꯜꯒꯤ ꯀꯩ ꯀꯩ ꯁ꯭ꯀꯨꯜꯒꯤ ꯏꯁꯄꯣꯔꯠ ꯍꯥꯏꯗꯤ ꯍꯥꯏꯗꯤ ꯈꯨꯗꯝ ꯑꯣꯏꯅ ꯍꯥꯏꯔꯕꯗ ꯇꯛ ꯑꯣꯐ ꯋꯥꯔ ꯕꯣꯜ ꯑꯗꯨꯒ ꯕꯥꯁꯀꯦꯠ ꯕꯣꯜ ꯕꯣꯂꯤ ꯕꯣꯜ ꯁꯝ ꯃꯌꯥꯝ ꯂꯩ ꯑꯦꯛꯁꯁꯇ꯭ꯔꯥ ꯃꯌꯥꯝ ꯂꯩꯔꯦꯗꯅ ꯁꯤꯒꯨꯝꯕ ꯃꯌꯥꯝ ꯑꯁꯤ ꯍꯥꯏꯗꯤ ꯁ꯭ꯀꯨꯜꯒꯤ ꯇꯧꯕ ꯈꯣꯠꯅꯕꯗ ꯁꯥꯟꯅꯕ ꯃꯤꯁꯤꯡꯁꯤꯅ ꯂꯣꯏꯅ ꯊꯋꯥꯏ ꯌꯥꯎꯅ ꯂꯣꯏꯅꯃꯛ ꯌꯥꯎꯏ ꯁꯥꯟꯅꯕ ꯍꯥꯏꯁꯦ ꯍꯥꯏꯗꯤ ꯏꯟꯖꯣꯏꯗꯁꯨ ꯂꯩꯕ ꯌꯥꯎꯏ ꯑꯗꯨꯅ ꯅꯠꯇ꯭ꯔꯒ ꯑꯇꯣꯞꯄ ꯍꯥꯏꯗꯤ ꯌꯥꯝꯅ ꯄ꯭ꯔꯣꯐꯦꯁꯟ ꯑꯣꯏꯅ ꯁꯥꯟꯅꯕꯁꯨ ꯌꯥꯎꯏ ꯑꯗꯣ ꯄ꯭ꯔꯣꯐꯦꯁꯟ ꯑꯣꯏꯅ ꯁꯥꯟꯅꯕꯅ ꯑꯌꯥꯝꯕ ꯑꯣꯏꯌꯦꯕ ꯑꯩꯈꯣꯏ ꯃꯅꯤꯄꯨꯔꯗ ꯑꯗꯣ ꯍꯥꯏꯗꯤ ꯁꯥꯟꯅꯕꯁꯤ ꯌꯥꯝꯅ ꯗꯔꯀꯥꯔ ꯑꯣꯏ ꯑꯩꯈꯣꯏ ꯃꯤꯑꯣꯏꯕꯅ ꯍꯤꯡꯕ ꯃꯇꯝꯗ ꯍꯥꯏꯗꯤ ꯍꯛꯆꯥꯡ ꯁꯦꯡꯅ ꯊꯝꯕ ꯍꯥꯏꯁꯤꯒ ꯁꯥꯟꯅꯕ ꯍꯥꯏꯁꯤꯒ ꯌꯥꯝꯅ ꯃꯔꯤ ꯂꯩꯅꯩꯑꯦꯕ ꯑꯗꯣ ꯑꯩꯈꯣꯏ ꯄꯨꯝꯅꯃꯛ ꯒ꯭ꯌꯥꯟ ꯇꯥꯃꯤꯟꯅꯔꯒ ꯍꯥꯏꯗꯤ ꯑꯩꯈꯣꯏ ꯁꯥꯟꯅꯕꯁꯤꯗ ꯍꯥꯏꯗꯤ ꯃꯤꯅ ꯍꯥꯏꯗꯤ ꯂꯩꯗꯅ ꯑꯩꯈꯣꯏ ꯁꯥꯟꯅꯕꯁꯤ ꯏꯁꯄꯣꯔꯠꯃꯦꯟꯁꯤꯡꯁꯤ ꯃꯤꯅ ꯃꯁꯤꯡ ꯊꯥꯗꯕꯒꯤ ꯊꯕꯛ ꯇꯧꯕꯗꯣ ꯑꯗꯨ ꯇꯣꯛꯄꯤꯌꯨ ꯍꯥꯏꯗꯤ ꯁꯥꯟꯅꯕ ꯃꯤꯁꯤꯅ ꯀꯔꯤ ꯍꯥꯏꯕꯗ ꯑꯩꯈꯣꯏꯒꯤ ꯂꯝꯁꯤ ꯁꯤꯅꯤ ꯍꯥꯏꯅ ꯃꯁꯛ ꯎꯠꯄꯒꯤ ꯄꯋꯥꯔ ꯑꯃ ꯌꯥꯎꯋꯦꯕ ꯑꯗꯨꯅ ꯁꯥꯟꯅꯕꯁꯤꯡꯁꯤ ꯃꯤꯅ ꯔꯦꯁꯄꯦꯛꯁꯨ ꯈꯔ ꯈꯔ ꯊꯝꯅꯁꯤ ꯍꯥꯏꯗꯤ ꯁꯥꯟꯅꯕꯁꯤ ꯌꯥꯝꯅ ꯃꯔꯨ ꯑꯣꯏꯑꯦꯕ ꯑꯩꯈꯣꯏ ꯄꯨꯟꯁꯤꯗ